ꯇꯥꯃꯣꯁꯤ ꯒꯥꯔꯤ ꯑꯦꯖꯦꯟꯁꯤ ꯑꯣꯏꯕꯤꯔꯕ꯭ꯔꯥ ꯉꯔꯥꯡꯗꯒꯤ ꯀꯣꯜꯗ ꯉꯥꯡꯅꯈ꯭ꯔꯕ ꯉꯁꯤ ꯀꯣꯏꯕ ꯆꯠꯅꯉꯥꯏꯒꯤ ꯒꯥꯔꯤꯁꯦ ꯍꯥꯏꯅꯈ꯭ꯔꯒ ꯍꯧꯖꯤꯛꯐꯥꯎꯕ ꯂꯥꯛꯇ꯭ꯔꯦ ꯀꯩꯗꯧꯔꯕꯖꯥꯠꯅꯣ ꯀꯣꯜ ꯇꯧꯕꯁꯨ ꯁꯨꯛꯄꯥꯏ ꯄꯥꯏꯈꯠꯂꯛꯇ꯭ꯔꯦ ꯑꯩꯅ ꯀꯣꯜ ꯍꯟꯖꯤꯟ ꯍꯟꯖꯤꯟ ꯇꯧꯋꯦ ꯃꯥ ꯁꯨꯛꯄꯥꯏ ꯄꯥꯏꯈꯠꯂꯛꯇ꯭ꯔꯦ ꯑꯩꯈꯣꯏ ꯆꯠꯅꯉꯥꯏꯁꯦ ꯄꯨꯔꯥ ꯔꯦꯗꯤꯗ ꯂꯩꯈ꯭ꯔꯦ ꯑꯗꯨꯅ ꯀꯃꯥꯏ ꯇꯧꯁꯤꯔꯥ ꯑꯩꯈꯣꯏꯁꯦ ꯆꯥꯟꯗꯦꯜ ꯃꯣꯗꯤ ꯇꯨꯔꯦꯜꯗ ꯄꯤꯛꯅꯤꯛ ꯆꯥꯕ ꯆꯠꯅꯉꯥꯏꯒꯤꯅꯦ ꯑꯗꯨꯅ ꯇꯥꯃꯣꯅ ꯌꯥꯔꯗꯤ ꯒꯥꯔꯤꯗꯣ ꯅꯪꯅ ꯀꯣꯜ ꯇꯧꯕꯤꯒꯦꯔꯥ ꯀꯃꯥꯏꯅ ꯇꯧꯒꯅꯤ ꯅꯠꯇ꯭ꯔꯒ ꯒꯥꯔꯤ ꯀꯦꯞ ꯑꯃ ꯊꯥꯕꯤꯔꯛꯀꯦ ꯍꯥꯏꯕ꯭ꯔꯥ ꯇꯥꯃꯣꯅ ꯌꯥꯅꯕ ꯑꯃꯇ ꯁꯤꯟꯕꯤꯌꯣ ꯅꯠꯇ꯭ꯔꯕꯗꯤ ꯑꯩꯈꯣꯏꯁꯦ ꯊꯕꯛꯁꯦ ꯆꯠꯅꯉꯥꯏ ꯄ꯭ꯔꯣꯒ꯭ꯔꯥꯝꯁꯦ ꯀꯦꯟꯁꯦꯜ ꯇꯧꯕꯁꯨ ꯌꯥꯗ꯭ꯔꯦ ꯃꯤ ꯃꯈꯩꯁꯦ ꯔꯦꯗꯤꯗ ꯂꯣꯏꯅ ꯂꯣꯏꯁꯤꯟꯅꯈ꯭ꯔꯦ ꯒꯥꯔꯤꯈꯛꯇꯪ ꯂꯥꯛꯄ ꯉꯥꯏꯔꯤꯌꯦ ꯑꯗꯨꯅ ꯇꯥꯃꯣꯅ ꯌꯥꯔꯒꯗꯤ ꯈꯔ ꯑꯊꯨꯕ ꯃꯇꯝꯗ ꯒꯥꯔꯤ ꯑꯃꯁꯦ ꯀꯦꯞ ꯑꯃ ꯊꯥꯕꯤꯅꯕ ꯍꯣꯠꯅꯕꯤꯌꯣ ꯇꯥꯃꯣꯅ ꯄꯥꯎ ꯑꯃꯇ ꯂꯧꯕꯤꯌꯣ ꯑꯗꯨꯒ ꯑꯩꯉꯣꯟꯗ ꯄꯥꯎ ꯑꯃꯨꯛꯀ ꯈꯪꯍꯟꯕꯤꯔꯛꯑꯣ